ꯍꯧꯖꯤꯛ ꯃꯇꯝꯗ ꯇꯦꯛꯅꯣꯂꯣꯖꯤ ꯍꯥꯏꯁꯦ ꯃꯔꯨ ꯌꯥꯝꯅ ꯑꯣꯏ ꯃꯔꯝꯗꯤ ꯍꯧꯖꯤꯛ ꯆꯥꯎꯈꯠꯂꯛꯄꯒꯤ ꯃꯇꯨꯡ ꯏꯟꯅ ꯄ꯭ꯔꯤꯊꯤꯕꯤꯁꯦ ꯆꯦꯟꯁ ꯂꯥꯛꯄꯒꯤ ꯃꯇꯨꯡ ꯏꯟꯅ ꯈꯣꯡꯊꯥꯡ ꯈꯨꯗꯤꯡꯒꯤ ꯇꯦꯛꯅꯣꯂꯣꯖꯤ ꯌꯥꯎꯏ ꯃꯔꯝꯗꯤ ꯑꯩꯈꯣꯏꯅ ꯑꯊꯨꯕ ꯑꯃꯒꯤꯗꯃꯛꯇ ꯐ꯭ꯂꯥꯏꯠ ꯆꯠꯅꯤꯡꯉꯦ ꯕꯁꯇ ꯆꯠꯅꯤꯡꯉꯦ ꯇ꯭ꯔꯦꯟꯗ ꯆꯠꯅꯤꯡꯉꯦ ꯍꯥꯏ ꯇꯥꯔꯒꯗꯤ ꯑꯩꯈꯣꯏꯅ ꯇꯤꯛꯀꯦꯠ ꯀꯛꯄ ꯑꯃ ꯆꯪꯏ ꯇꯤꯀꯦꯠꯁꯦ ꯀꯛꯄ ꯃꯇꯝꯗ ꯃꯈꯣꯏꯒꯤ ꯁ꯭ꯇꯦꯁꯟꯗꯨ ꯌꯧꯅ ꯆꯠꯂꯒ ꯇꯤꯛꯀꯦꯠ ꯑꯗꯨ ꯀꯛꯑꯒ ꯑꯩꯈꯣꯏꯅ ꯌꯧꯅꯤꯡꯏꯕ ꯖꯥꯒꯥꯗꯣ ꯆꯠꯅꯤꯡꯏꯕ ꯖꯥꯒꯥꯗꯨꯗ ꯇ꯭ꯔꯥꯟꯁꯄꯣꯠꯀꯤ ꯇ꯭ꯔꯥꯟꯁꯄꯣꯠꯅ ꯑꯩꯈꯣꯏꯕꯨ ꯃꯇꯦꯡ ꯄꯥꯡꯕꯤꯔꯒ ꯆꯠꯇꯣꯏꯅꯦꯕ ꯑꯗꯨ ꯆꯠꯄ ꯄꯣꯠꯇꯣ ꯇꯤꯛꯀꯦꯠꯇꯣ ꯀꯛꯅꯕꯒꯤꯗꯃꯛꯇ ꯑꯩꯈꯣꯏꯅ ꯏꯁꯇꯦꯁꯟꯗ ꯆꯠꯄ ꯃꯊꯧ ꯇꯥꯏ ꯑꯗꯨꯅ ꯁ꯭ꯇꯦꯁꯟ ꯆꯠꯄ ꯍꯥꯏꯕꯁꯤ ꯏꯁꯇꯦꯁꯟ ꯆꯠꯄ ꯉꯝꯗꯕ ꯃꯤ ꯌꯥꯎꯔꯛꯀꯅꯤ ꯆꯠꯄ ꯉꯝꯕ ꯃꯤ ꯌꯥꯎꯔꯛꯀꯅꯤ ꯑꯗꯨꯅ ꯏꯁꯇꯦꯁꯟꯗ ꯆꯠꯇꯕꯤꯗ ꯇꯦꯛꯅꯣꯂꯣꯖꯤꯒꯤ ꯃꯇꯦꯡꯅ ꯀꯝꯄꯨꯇ꯭ꯔꯗꯒꯤ ꯃꯣꯕꯥꯏꯜ ꯐꯣꯟꯗꯒꯤ ꯑꯩꯈꯣꯏꯅ ꯇꯤꯛꯀꯦꯠ ꯀꯛꯄ ꯌꯥꯕꯒꯤ ꯈꯨꯗꯣꯡꯆꯥꯕ ꯑꯁꯦ ꯇꯦꯛꯅꯣꯂꯣꯖꯤꯅ ꯌꯥꯝꯅ ꯄꯤ ꯍꯥꯏꯇꯥꯔꯦ ꯑꯩꯈꯣꯏꯅ ꯆꯠꯄ ꯉꯝꯗꯕ ꯈꯣꯡ ꯇꯦꯛꯄ ꯃꯤ ꯂꯩ ꯇꯥꯔꯒꯁꯨ ꯇꯦꯛꯅꯣꯂꯣꯖꯤꯅ ꯇꯦꯛꯅꯣꯂꯣꯖꯤꯒꯤ ꯃꯇꯦꯡꯗꯒꯤ ꯐꯣꯟꯗꯒꯤ ꯑꯩꯈꯣꯏꯅ ꯇꯤꯛꯀꯦꯠꯁꯦ ꯀꯛꯑꯒ ꯑꯩꯈꯣꯏꯅ ꯆꯠꯄ ꯌꯥꯕꯒꯤ ꯈꯨꯗꯣꯡꯆꯥꯕꯁꯨ ꯂꯩ ꯑꯗ ꯇ꯭ꯔꯥꯟꯁꯄꯣꯠ ꯇ꯭ꯔꯥꯟꯁꯄꯣꯠꯇꯦꯁꯟꯗ ꯑꯩꯈꯣꯏꯒꯤ ꯇꯦꯛꯅꯣꯂꯣꯖꯤꯅ ꯃꯇꯦꯡ ꯌꯥꯝꯅ ꯄꯥꯡꯏ ꯃꯔꯝꯗꯤ ꯀꯩꯅꯣ ꯍꯥꯏꯔꯀꯥꯟꯗ ꯇꯔꯥꯟꯁꯄꯣꯠꯇꯦꯁꯟ ꯍꯥꯏꯔꯒ ꯍꯥꯟꯅꯗꯤ ꯇ꯭ꯔꯦꯟ ꯑꯣꯏꯔꯒꯁꯨ ꯑꯩꯈꯣꯏꯒꯤ ꯃꯩꯇꯥꯟ ꯍꯥꯞꯄꯒ ꯃꯩꯇꯥꯟ ꯇꯧꯔꯒ ꯆꯦꯜꯂꯝꯃꯦ ꯍꯥꯏꯇꯥꯔꯦꯀꯣ ꯑꯗꯨ ꯇꯦꯛꯅꯣꯂꯣꯖꯤ ꯂꯥꯛꯄꯗꯒꯤ ꯑꯩꯈꯣꯏꯅ ꯑꯦꯂꯦꯛꯇ꯭ꯔꯤꯛꯅ ꯑꯣꯟꯊꯣꯛꯈ꯭ꯔꯦ ꯑꯗꯨꯅ ꯀꯔꯤꯗ ꯀꯥꯟꯅꯒꯦ ꯍꯥꯏꯔꯀꯥꯟꯗ ꯃꯩꯈꯨ ꯄꯣꯜꯂꯨꯁꯟꯁꯨ ꯀꯜꯂꯦ ꯑꯗꯨꯗꯨꯒ ꯁ꯭ꯄꯤꯠꯁꯨ ꯌꯥꯡꯉꯦ ꯌꯥꯝꯊꯤ ꯊꯨꯔꯦ ꯑꯃꯒ ꯑꯃꯒ ꯄꯥꯎ ꯐꯥꯎꯅꯅꯤꯡꯉꯥꯏꯒꯤ ꯄꯣꯠꯁꯤꯁꯨ ꯇꯦꯛꯅꯣꯂꯣꯖꯤꯅ ꯃꯇꯦꯡ ꯄꯥꯡꯉꯦ ꯍꯥꯏꯇꯥꯔꯦ ꯑꯊꯨ ꯑꯀꯥꯏꯗꯒꯤꯆꯤꯡꯕ ꯃꯤ ꯊꯕꯛꯀꯤ ꯑꯣꯏꯔꯒꯁꯨ ꯑꯗꯒꯤ ꯑꯊꯨ ꯑꯀꯥꯏ ꯌꯨꯝꯒꯤ ꯑꯣꯏꯕ ꯇꯥꯔꯒꯁꯨ ꯇꯦꯛꯅꯣꯂꯣꯖꯤ ꯂꯩꯔꯝꯗ꯭ꯔꯒꯗꯤ ꯑꯃꯇ ꯅꯪꯅꯔꯣꯏ ꯑꯗꯨꯅ ꯍꯧꯖꯤꯛ ꯃꯇꯝꯗ ꯇꯦꯛꯅꯣꯂꯣꯖꯤꯁꯤ ꯌꯥꯝꯅ ꯃꯔꯨ ꯑꯣꯏ ꯇꯦꯛꯅꯣꯂꯣꯖꯤꯒ ꯑꯩꯈꯣꯏꯒꯤ ꯈꯣꯡꯊꯥꯡꯒ ꯆꯠꯃꯤꯟꯅꯕꯅꯤ ꯍꯥꯏꯕꯁꯤ ꯊꯝꯖꯒꯦ